ꯑꯩꯒꯤ ꯂꯝꯗꯝꯗꯒꯤ ꯄꯥꯎ ꯆꯦ ꯄꯥꯔꯨꯕꯗꯒꯤ ꯑꯩꯅ ꯑꯅꯧꯕ ꯊꯦꯡꯅꯔꯛꯄ ꯍꯥꯏꯔꯒꯗꯤ ꯀꯣꯚꯤꯠ ꯚꯦꯛꯁꯤꯟꯅ ꯕ꯭ꯂꯠ ꯀ꯭ꯂꯣꯠ ꯗꯤꯁꯑꯣꯗꯔ ꯊꯣꯛꯍꯜꯂꯤꯕ ꯍꯥꯏꯕꯒꯤ ꯋꯥꯐꯝ ꯑꯁꯤ ꯚꯦꯛꯁꯤꯟ ꯁꯥꯔꯤꯕ ꯑꯦꯁꯇ꯭ꯔꯦꯖꯦꯅꯤꯀꯥꯅ ꯌꯥꯖꯈ꯭ꯔꯦ ꯍꯥꯏꯔꯤꯕ ꯋꯥꯐꯝ ꯑꯁꯤ ꯑꯩ ꯏꯁꯥꯅ ꯄꯥꯎ ꯆꯦ ꯄꯥꯔꯨꯕꯗꯒꯤ ꯈꯪꯉꯛꯄꯅꯤ